ꯑꯩꯅ ꯉꯁꯤꯒꯤ ꯑꯣꯏꯅ ꯌꯥꯝꯅ ꯅꯨꯡꯉꯥꯏꯕ ꯊꯧꯗꯣꯛ ꯑꯃ ꯍꯥꯏꯔꯒꯗꯤ ꯑꯩꯅ ꯌꯥꯝꯅ ꯄꯥꯝꯖꯕ ꯅꯨꯄꯤ ꯑꯃ ꯉꯁꯤ ꯎꯕ ꯐꯪꯉꯤ ꯃꯥꯒ ꯑꯩꯒ ꯃꯤꯠꯆꯥꯟꯅꯈꯤ ꯑꯗꯨꯅ ꯉꯁꯤ ꯑꯩꯁꯦ ꯌꯥꯝꯅ ꯅꯨꯡꯉꯥꯏꯕ ꯐꯥꯎꯋꯦ